ꯃꯅꯤꯄꯨꯔꯗ ꯈ꯭ꯋꯥꯏꯗꯒꯤ ꯑꯅꯧꯕ ꯃꯃꯤ ꯀꯨꯝꯍꯩꯁꯤꯡ ꯀꯥꯞꯂꯤꯕ ꯃꯔꯨ ꯑꯣꯏꯕ ꯁꯤꯅꯦꯃꯥ ꯍꯣꯜ ꯈꯔ ꯍꯥꯏꯔꯒꯗꯤ ꯑꯁꯥ ꯖꯤꯅꯥ ꯍꯣꯜ ꯄ꯭ꯔꯇꯥꯞ ꯇꯣꯀꯤꯁ ꯁꯪꯀꯔ ꯍꯣꯜ ꯃꯆꯨ ꯁꯤꯅꯦꯃꯥ ꯑꯗꯒꯤ ꯐ꯭ꯔꯦꯟꯁ ꯇꯣꯀꯤꯁ ꯑꯗꯒꯤ ꯀꯨꯃꯦꯛ ꯁꯤꯅꯦꯃꯥ ꯂꯩꯁꯥꯡ ꯁꯤꯅꯦꯃꯥ ꯑꯁꯤꯒꯨꯝꯕꯁꯤ ꯈꯔ